ꯑꯩꯈꯣꯏ ꯊꯧꯕꯥꯟ ꯗꯤꯁꯇ꯭ꯔꯤꯛ ꯑꯁꯤꯗ ꯑꯩꯈꯣꯏ ꯐꯨꯔꯨꯞ ꯃꯌꯥꯝ ꯑꯃ ꯈꯨꯟꯗꯥꯃꯤꯟꯅꯩ ꯑꯗ ꯃꯤꯇꯩ ꯄꯥꯉꯜ ꯑꯗ ꯃꯤꯇꯩ ꯑꯗꯒꯤ ꯇ꯭ꯔꯥꯕ ꯑꯗꯣ ꯃꯤꯇꯩ ꯄꯥꯉꯜꯗꯤ ꯑꯩꯈꯣꯏ ꯂꯣꯟꯁꯦ ꯃꯅꯤꯄꯨꯔ ꯂꯣꯟꯁꯦ ꯑꯗꯨꯝ ꯉꯥꯡꯅꯩꯌꯦ ꯑꯗꯨꯝ ꯃꯁꯥꯒꯤ ꯂꯣꯟ ꯑꯣꯏꯔꯦ ꯑꯗꯨꯒ ꯇ꯭ꯔꯥꯏꯕ ꯇ꯭ꯔꯥꯏꯕꯦꯜ ꯀꯥꯡꯕꯨꯗꯤ ꯃꯣꯏꯒꯤ ꯇꯣꯉꯥꯟ ꯑꯣꯏꯈ꯭ꯔꯦ ꯃꯅꯤꯄꯨꯔꯗꯩ ꯅꯠꯇꯕ ꯑꯩꯈꯣꯏꯒꯤ ꯑꯥꯎꯁꯥꯏꯗꯔ ꯃꯅꯤꯄꯨꯔ ꯁꯨ ꯃꯌꯥꯝ ꯑꯃ ꯂꯩꯌꯦ ꯑꯗꯣ ꯑꯌꯥꯝꯕꯅ ꯃꯅꯤꯄꯨꯔ ꯂꯣꯟꯗ ꯂꯣꯏꯅ ꯀꯝꯃꯨꯅꯤꯀꯦꯠ ꯇꯧꯔꯦ ꯂꯣꯏꯅ ꯄꯥꯎ ꯐꯥꯎꯅꯩꯌꯦ ꯑꯃꯁꯨ ꯑꯃꯁꯨ ꯒ꯭ꯌꯥꯟ ꯇꯥꯅꯕ